ꯑꯥ ꯃꯥꯅꯦ ꯑꯥ ꯍꯪꯒꯥꯝꯗꯤ ꯍꯧꯖꯤꯛ ꯄꯥꯟꯗ꯭ꯔꯦ ꯍꯥꯏꯗꯤ ꯃꯄꯥꯟ ꯂꯣꯏꯅ ꯁꯥꯈ꯭ꯔꯦ

ꯍꯧꯖꯤꯛ ꯀꯣꯕꯤꯒꯨꯝꯕ ꯑꯗꯩ ꯕ꯭ꯔꯣꯀꯣꯂꯤꯒꯨꯝꯕ ꯀꯩꯒꯨꯝꯕ ꯊꯥꯔꯤ ꯅꯪ ꯀꯩꯀꯩ ꯊꯥꯔꯤꯅꯣ ꯎꯝ

ꯍꯣꯏ ꯑꯪ ꯌꯥꯏ ꯑꯗꯣ ꯁꯣꯝꯒꯤ ꯀꯩꯅꯣ ꯍꯥꯏꯗꯤ ꯄꯣꯠꯆꯩ ꯊꯥꯕ ꯃꯇꯝꯗ ꯍꯥꯔꯥꯒꯨꯝꯕ ꯀꯩꯒꯨꯝꯕ ꯌꯥꯝ ꯁꯤꯖꯤꯟꯅꯕ꯭ꯔꯣ

ꯑꯩ ꯍꯥꯔꯥ ꯁꯤꯖꯤꯟꯅꯗꯦ ꯑꯩꯒꯤꯗꯤ ꯍꯥꯏꯗꯤ ꯑꯩꯒꯤꯗꯤ ꯆꯞ ꯃꯥꯟꯅꯩ ꯍꯥꯏꯗꯤ ꯌꯦꯟꯊꯤꯒꯨꯝꯕ ꯑꯣꯛꯊꯤꯒꯨꯝꯕ ꯑꯗꯨꯝꯕ ꯑꯣꯏꯅ ꯁꯤꯖꯤꯟꯅꯩ

ꯀꯩꯀꯩ ꯍꯥꯏꯗꯤ ꯑꯇꯣꯞꯄ ꯀꯩꯀꯩ ꯊꯥꯒꯦ ꯈꯜꯂꯤꯅꯣ

ꯑꯩꯁꯨ ꯑꯅꯧꯕ ꯍꯥꯏꯗꯤ ꯍꯧꯖꯤꯛꯇꯤ ꯍꯋꯥꯏ ꯊꯔꯥꯛ ꯃꯇꯝ ꯀꯩꯀꯩ ꯂꯣꯏꯔꯃꯤꯅ ꯑꯅꯧꯕ ꯏꯟꯁꯥꯡꯁꯤꯡꯒꯤ ꯑꯣꯏꯅ ꯍꯧꯖꯤꯛ ꯀꯔꯤ ꯀꯔꯤ ꯊꯥ ꯌꯥꯒꯦ ꯌꯦꯡꯁꯤꯔꯥ ꯈꯜꯂꯤꯕ ꯑꯗꯨ ꯍꯥꯔꯥ ꯅꯨꯡꯂꯥꯗꯣ ꯂꯣꯏ ꯇꯥꯁꯤꯟꯒꯤꯗꯅꯤꯉꯥꯏ

ꯍꯣꯏ ꯍꯣꯏ